ꯑꯩꯅ ꯈ꯭ꯋꯥꯏꯗꯒꯤ ꯄꯥꯝꯕ ꯃꯁꯥꯟꯅꯁꯤꯡꯒꯤ ꯃꯅꯨꯡꯗ ꯐꯨꯠꯕꯣꯜ ꯑꯁꯤ ꯑꯃꯅꯤ ꯐꯨꯠꯕꯣꯜ ꯁꯥꯟꯅꯕꯗ ꯑꯩꯈꯣꯏꯅ ꯑꯍꯥꯟꯕꯗ ꯍꯛꯆꯥꯡ ꯁꯥꯖꯦꯜ ꯍꯥꯟꯅ ꯇꯧꯕ ꯑꯗꯨꯒ ꯍꯛꯆꯥꯡ ꯁꯥꯖꯦꯜꯗꯨꯒꯤ ꯃꯇꯨꯡꯗ ꯑꯩꯈꯣꯏꯅ ꯕꯣꯜꯁꯤꯡ ꯑꯗꯨ ꯄꯥꯏꯔꯒ ꯁꯥꯟꯅꯕ ꯄ꯭ꯔꯥꯛꯇꯤꯁ ꯇꯧꯕ ꯆꯦꯟ ꯆꯣꯡꯉꯒ ꯁꯥꯟꯅꯒꯗꯕꯅꯤꯅ ꯍꯥꯟꯅ ꯍꯛꯆꯥꯡꯁꯤ ꯏꯪꯊꯔꯒ ꯂꯩꯔꯝꯕꯗꯨ ꯁꯥꯒꯠꯍꯜꯂꯒ ꯃꯁꯥꯟꯅ ꯑꯁꯤꯁꯤꯡꯁꯤ ꯁꯥꯟꯅꯕ ꯁꯥꯟꯅꯕ ꯍꯧꯒꯅꯤ